ꯇꯨ ꯊꯥꯎꯖꯟ ꯇꯨ ꯍꯟꯗ꯭ꯔꯦꯗ ꯊꯥꯔꯇꯤ ꯁꯤꯛꯁ ꯐꯣꯔ ꯊꯥꯎꯖꯟ ꯐꯣꯔ ꯍꯟꯗ꯭ꯔꯦꯗ ꯐꯣꯔꯇꯤ ꯅꯥꯏꯟ ꯁꯤꯛꯁ ꯊꯥꯎꯖꯟ ꯁꯤꯛꯁ ꯍꯟꯗ꯭ꯔꯦꯗ ꯁꯕꯦꯟꯇꯤ ꯅꯥꯏꯟ ꯑꯩꯠ ꯊꯥꯎꯖꯟ ꯅꯥꯏꯟ ꯍꯟꯗ꯭ꯔꯦꯗ ꯑꯩꯠꯇꯤ ꯅꯥꯏꯟ ꯇꯦꯟ ꯊꯥꯎꯖꯟ ꯇꯨ ꯍꯟꯗ꯭ꯔꯦꯗ ꯁꯤꯛꯁ